ꯑꯩꯅ ꯁꯥꯁꯤꯡꯁꯦ ꯀꯃꯥꯏꯅ ꯃꯣꯏꯕꯨ ꯌꯦꯡꯁꯤꯟꯕꯒꯦ ꯍꯥꯏꯕ ꯇꯥꯔꯗꯤ ꯑꯩꯅ ꯃꯤꯅꯨꯡꯁꯤ ꯅꯨꯡꯁꯤꯕꯒ ꯂꯣꯏꯅꯅ ꯃꯣꯏꯁꯦ ꯌꯦꯡꯁꯤꯜꯂꯦꯅ ꯍꯥꯏꯕ ꯇꯥꯕꯅꯦ ꯑꯗꯣ ꯁꯥꯁꯤꯡꯅ ꯑꯩꯈꯣꯏꯒꯤ ꯃꯆꯥ ꯄꯣꯛꯄ ꯃꯇꯝ ꯍꯥꯏꯕ ꯇꯥꯔꯗꯤ ꯑꯩꯈꯣꯏꯅ ꯃꯣꯏꯁꯤ ꯂꯥꯕ ꯑꯃꯒ ꯑꯃꯣꯝ ꯑꯃꯒ ꯃꯦꯇꯤꯡ ꯇꯧꯔꯒ ꯊꯝꯃꯤꯟꯅꯕ ꯃꯇꯝ ꯑꯗꯒꯤꯗꯤ ꯃꯈꯣꯏꯅ ꯑꯩꯈꯣꯏꯒꯤ ꯁꯟꯗ ꯍꯥꯏꯇꯥꯔꯒꯅ ꯑꯩꯈꯣꯏꯒꯤ ꯁꯟꯗꯣ ꯑꯗꯨꯝ ꯃꯥꯒꯤ ꯐꯤꯒꯔꯗ ꯀꯩꯗ ꯁꯟ ꯑꯃꯣꯝꯒꯤ ꯀꯩꯅꯣꯗ ꯆꯦꯟꯁ ꯂꯥꯛꯑꯅꯤ ꯍꯌꯦꯡꯋꯥꯏ ꯃꯣꯏꯅ ꯆꯥꯎꯈꯠꯂꯛꯑꯕꯀꯥꯟꯗ ꯑꯩꯈꯣꯏꯒꯤ ꯃꯆꯥ ꯄꯣꯛꯄ ꯃꯇꯝ ꯌꯧꯔꯦ ꯈꯣꯠꯂꯦꯅ ꯍꯥꯏꯕ ꯃꯇꯝꯁꯤꯗ ꯃꯣꯏꯁꯤ ꯑꯗ ꯃꯆꯥ ꯄꯣꯛꯂꯛꯑꯅꯤ ꯃꯊꯟꯇ ꯑꯗꯨꯗꯨꯒ ꯑꯩꯈꯣꯏꯒꯤ ꯁꯥꯁꯤꯡꯁꯨ ꯑꯩꯈꯣꯏ ꯑꯩꯈꯣꯏ ꯁꯥꯁꯤꯡꯅꯗꯤ ꯉꯥ ꯏꯁꯤꯡꯗ ꯂꯩꯕ ꯉꯥꯁꯤꯡꯒꯤ ꯑꯣꯏꯅꯗꯤ ꯑꯩꯈꯣꯏꯒꯤ ꯉꯥꯁꯤꯡꯁꯦ ꯑꯩꯈꯣꯏꯒꯤ ꯀꯃꯟ ꯀꯥꯔꯞꯇ ꯑꯣꯏꯔꯒꯁꯨ ꯑꯗꯒꯤꯗꯤ ꯒ꯭ꯔꯥꯁ ꯀꯞ ꯒ꯭ꯔꯥꯁ ꯃꯛꯇ ꯑꯣꯏꯇꯔꯒꯁꯨ ꯑꯩꯈꯣꯏ ꯃꯣꯏꯁꯦ ꯃꯕꯨꯛ ꯀꯪꯈꯠꯂꯛꯄ ꯑꯗꯒꯤꯗꯤ ꯉꯥ ꯃꯔꯨꯝ ꯃꯔꯨꯝ ꯃꯆꯥ ꯃꯆꯥ ꯃꯌꯥꯝ ꯀꯣꯛꯑꯀꯥꯟꯗ ꯇꯧꯕ ꯃꯕꯨꯛ ꯃꯅꯨꯡꯗ ꯀꯪꯈꯠꯂꯒ ꯌꯥꯎꯕ ꯈꯣꯠꯄ ꯑꯗꯨꯝ ꯊꯦꯡꯅꯩ ꯑꯗꯒꯤꯗꯤ ꯌꯦꯟꯃꯛꯇ ꯍꯥꯏꯔꯒꯅ ꯑꯩꯈꯣꯏꯒꯤ ꯌꯦꯟꯒꯤ ꯃꯔꯨꯝꯁꯤꯡꯗꯣ ꯑꯩꯈꯣꯏꯒꯤ ꯃꯣꯏꯅ ꯀꯣꯛꯏꯕ ꯃꯔꯨꯝꯗꯣ ꯑꯩꯈꯣꯏꯒꯤ ꯃꯣꯏꯗꯒꯤ ꯂꯧꯊꯣꯛꯄꯤꯗꯕ ꯃꯣꯏꯗ ꯑꯣꯝꯍꯟꯕ ꯑꯗꯒꯤꯗꯤ ꯃꯣꯏꯅ ꯑꯩꯈꯣꯏꯒꯤ ꯃꯣꯏꯗ ꯑꯣꯝꯍꯜꯂꯒ ꯊꯝꯃꯒ ꯃꯆꯥ ꯑꯣꯜꯍꯟꯕ ꯁꯤꯁꯤꯡꯁꯤ ꯇꯧꯋꯦꯅ ꯍꯥꯏ ꯑꯗꯨꯗꯨꯒ ꯑꯩꯉꯣꯟꯗ ꯀꯔꯤ ꯀꯔꯤ ꯁꯥ ꯃꯈꯜ ꯂꯩꯒꯦꯅ ꯍꯥꯏꯕ ꯃꯇꯝꯗꯗꯤ ꯑꯩꯉꯣꯟꯗ ꯂꯩꯔꯤꯁꯤ ꯍꯧꯖꯤꯛ ꯉꯥ ꯃꯆꯥ ꯂꯩꯔꯦ ꯈꯨꯅꯨ ꯂꯩꯔꯦ ꯑꯗꯨꯒ ꯌꯦꯟ ꯂꯩꯔꯦ ꯑꯗꯨꯒ ꯁꯟꯒ ꯑꯗꯒꯤꯗꯤ ꯍꯧꯗꯣꯡꯒ ꯁꯤꯁꯤꯡꯁꯦ ꯂꯩꯌꯦꯅ ꯊꯝꯖꯒꯦ